ꯑꯩꯈꯣꯏ ꯃꯅꯤꯄꯨꯔꯤ ꯃꯅꯤꯄꯨꯔꯤ ꯂꯣꯟꯗ ꯍꯦꯟꯇꯥꯛ ꯍꯦꯟꯇꯥꯛ ꯍꯥꯏꯔꯤꯕ ꯄꯣꯠꯁꯤ ꯁꯤ ꯑꯩꯈꯣꯏꯒꯤ ꯉꯥ ꯑꯀꯪꯕ ꯑꯗꯒꯤ ꯍꯣꯡꯉꯨ ꯄꯥꯝꯕꯤ ꯍꯣꯡꯉꯨ ꯍꯥꯏꯕ ꯄꯥꯝꯕꯤ ꯑꯃꯒ ꯃꯥꯁꯤ ꯁꯨꯒꯥꯏꯔꯒ ꯁꯦꯝꯕ ꯄꯣꯠ ꯑꯃꯅꯤ ꯑꯁꯤ ꯌꯥꯝꯅ ꯑꯩꯈꯣꯏꯒꯤ ꯃꯅꯤꯄꯨꯔꯗ ꯄꯣꯄꯨꯂꯔ ꯑꯣꯏꯕ ꯏꯟꯖꯥꯡꯗ ꯊꯥꯛꯅꯕ ꯄꯣꯠ ꯃꯈꯟ ꯑꯃꯒꯤ ꯃꯃꯤꯡꯅꯤ ꯑꯗꯨꯒ ꯑꯩꯈꯣꯏꯒꯤ ꯌꯥꯏꯐꯔꯦ ꯍꯥꯏꯔꯤꯁꯤ ꯍꯥꯏꯔꯤꯕ ꯋꯥꯍꯩ ꯑꯁꯤ ꯑꯩꯈꯣꯏꯒꯤ ꯃꯅꯤꯄꯨꯔꯗ ꯂꯩꯔꯤꯕ ꯃꯅꯤꯄꯨꯔꯤ ꯃꯆꯥ ꯃꯈꯩꯅ ꯑꯃꯒ ꯑꯃꯒ ꯎꯅꯕ ꯃꯇꯝꯗ ꯒ꯭ꯔꯤꯠ ꯄꯤꯅꯕ ꯋꯤꯁ ꯇꯧꯅꯕ ꯁꯤꯖꯤꯟꯅꯕ ꯋꯥꯍꯩ ꯑꯃꯅꯤ ꯌꯥꯏꯐꯔꯦ ꯍꯥꯏꯔꯤꯕꯁꯤꯁꯨ ꯁꯤ ꯌꯥꯝ ꯏꯟꯇꯔꯦꯁꯇꯤꯡ ꯑꯣꯏꯕ ꯑꯩꯉꯣꯟꯗ ꯏꯟꯇꯔꯦꯁꯇꯤꯡ ꯑꯣꯏꯕ ꯋꯥꯍꯩꯅꯤ